ꯑꯧ ꯀꯩꯗꯧꯔꯤꯒꯦ ꯏꯇꯥꯎ ꯏꯁꯨ ꯇꯧꯗꯦ ꯀꯗꯥꯏꯗꯒꯤ ꯀꯣꯏꯕ ꯆꯠꯁꯤꯔꯣ ꯆꯥꯟꯗꯦꯜ ꯂꯣꯝꯗ ꯀꯣꯏꯕ ꯆꯠꯁꯤꯅꯦ ꯑꯥ ꯌꯥꯏꯅꯦ ꯀꯔꯤ ꯀꯔꯤ ꯄꯨꯁꯤ ꯍꯥꯏꯕ ꯆꯥꯅ ꯊꯛꯅꯕ ꯑꯣ ꯄꯨꯡ ꯑꯅꯤ ꯑꯗꯨꯋꯥꯏꯗ ꯆꯠꯁꯦ ꯑꯣꯀꯦ ꯑꯗꯨ ꯉꯥꯏꯈꯣ ꯀꯩꯅꯣꯗꯤ ꯀꯔꯤ ꯑꯦꯟꯁꯥꯡ ꯄꯨꯁꯤꯒꯦ ꯑꯣꯀꯦ ꯑꯣꯀꯦ ꯕꯥꯏ ꯕꯥꯏ ꯊꯝꯂꯒꯦ